ꯍꯜꯂꯣ ꯑꯥ ꯑꯗꯨꯅꯦ ꯐꯖꯩꯌꯦ ꯑꯩꯖꯨ ꯑꯩꯈꯣꯏꯅꯤ ꯊꯪꯅꯅ ꯐꯝꯃꯝꯃꯗꯤ ꯐꯗꯧꯕ ꯁꯨꯃꯥꯏ ꯇꯧꯕꯗꯣ ꯑꯁ ꯃꯥꯏ ꯐꯖꯅ ꯁꯥꯅꯩꯌꯦ ꯑꯗꯣ ꯀꯤꯄꯔꯗꯨꯖꯨ ꯌꯥꯝ ꯐꯩꯅꯦ ꯃꯣꯏꯒꯤ ꯀꯩꯅꯣꯒꯤ ꯁꯣꯝꯒꯤ ꯑꯣꯞꯄꯣꯖꯤꯠꯀꯤ ꯌꯦꯜꯂꯣ ꯂꯤꯠꯄ ꯀꯥꯡꯒꯨꯖꯦ ꯅꯝꯕꯔ ꯇꯦꯟꯖꯦ ꯅꯪ ꯃꯁꯛ ꯈꯪꯕ꯭ꯔꯣ ꯉꯁꯤ ꯌꯥꯝ ꯐꯩꯅꯦ ꯃꯣꯏ ꯅꯧꯅ ꯅꯧꯅ ꯁꯦꯝꯒꯠꯂꯛꯄ ꯃꯥꯜꯂꯦ ꯃꯣꯏꯖꯦ ꯐꯖꯅ ꯄꯩꯁꯥ ꯊꯥꯗꯔꯒ ꯀꯅꯥ ꯍꯣꯅꯕ ꯀꯜꯂꯦ ꯃꯣꯏꯖꯦ ꯃꯃꯥꯡꯒꯤ ꯃꯦꯠꯆꯇꯣ ꯌꯥꯝ ꯐꯖꯅ ꯁꯥꯟꯅꯈꯤꯑꯕ ꯃꯣꯏꯖꯦ ꯉꯁꯤꯖꯨ ꯄꯨꯔꯥ ꯃꯩ ꯇꯥꯔꯦ ꯃꯃꯥꯡ ꯃꯃꯥꯡꯗꯖꯨ ꯐꯖꯅ ꯁꯥꯅꯩꯕ ꯃꯣꯏꯖꯦ ꯉꯁꯤꯖꯨ ꯃꯣꯏ ꯑꯗꯨꯝ ꯂꯧꯗꯧ ꯃꯥꯜꯂꯦ ꯑꯗꯨꯅꯦ ꯍꯥꯞ ꯃꯃꯥꯡꯗꯐꯥꯎ ꯁꯨꯃꯥꯏ ꯅꯩꯔꯕꯖꯤꯅꯗꯤ ꯍꯣꯔꯦꯟ ꯍꯥꯞ ꯃꯇꯨꯡꯗꯗꯤ ꯃꯣꯏꯖꯨ ꯐꯖꯕ ꯅꯩꯔꯕꯅꯤꯅ ꯒꯣꯜ ꯌꯥꯝ ꯆꯟꯗꯧ ꯃꯥꯜꯂꯦ ꯍꯣꯏ ꯍꯣꯏ